ꯁ꯭ꯀꯨꯜ ꯑꯃ ꯏꯟꯁꯇꯤꯇ꯭ꯌꯨꯁꯟ ꯑꯃ ꯍꯥꯡꯕ ꯍꯥꯏꯕꯁꯦ ꯌꯥꯝ ꯁ꯭ꯀꯨꯜ ꯑꯃꯒꯤ ꯆꯥꯎꯈꯠ ꯊꯧꯔꯥꯡ ꯇꯧꯕ ꯃꯇꯝꯗ ꯁ꯭ꯀꯨꯜꯒꯤ ꯀꯃꯤꯇꯤꯁꯤꯅ ꯑꯗꯨꯛꯀꯤ ꯃꯇꯤꯛ ꯆꯦꯟꯖꯦꯁ ꯄꯨꯔꯛꯐꯝ ꯊꯣꯛꯑꯦ ꯄꯣꯏꯟ ꯑꯆꯨꯝ ꯑꯆꯨꯝꯕ ꯑꯐ ꯑꯐꯕ ꯄꯣꯏꯟꯁꯦ ꯄꯤꯔꯛꯄ ꯗꯔꯀꯥꯔ ꯇꯧꯋꯦ ꯃꯈꯣꯏꯒꯤ ꯔꯣꯜ ꯑꯁꯦ ꯀꯔꯤ ꯀꯔꯤ ꯑꯣꯏꯒꯗꯧꯕ꯭ꯔꯥ ꯍꯥꯏꯔꯒꯗꯤ ꯏꯁꯇꯨꯗꯦꯟꯁꯤꯡꯕꯨ ꯁ꯭ꯀꯨꯜ ꯂꯥꯛꯄ ꯃꯇꯝꯗ ꯂꯥꯏꯔꯤꯛ ꯆꯥꯡ ꯅꯥꯏꯅ ꯄꯥꯍꯟꯕ ꯑꯗꯨꯒ ꯁ꯭ꯀꯨꯜ ꯂꯥꯛꯀꯅꯤ ꯍꯥꯏꯕ ꯃꯇꯝꯗ ꯂꯥꯛꯇ꯭ꯔꯤꯕ ꯃꯇꯝꯗ ꯂꯥꯏꯔꯤꯛꯄꯨ ꯔꯤꯚꯥꯏꯁ ꯇꯧꯍꯟꯕ ꯑꯗꯨꯒ ꯑꯣꯕꯤꯗꯤꯌꯟ ꯗꯤꯁꯤꯄ꯭ꯂꯤꯟ ꯍꯥꯏꯕꯁꯦ ꯏꯁꯇꯨꯗꯦꯟ ꯑꯃꯗ ꯍꯥꯏꯕꯤꯐꯝ ꯊꯣꯛꯄ ꯍꯥꯏꯕꯁꯦ ꯌꯥꯝ ꯏꯝꯄꯣꯔꯇꯟ ꯑꯣꯏꯌꯦꯀꯣ ꯑꯗꯨꯅ ꯗꯤꯁꯤꯄ꯭ꯂꯤꯟꯁꯤ ꯏꯝꯄꯣꯔꯇꯦꯟ ꯑꯣꯏꯌꯦ ꯑꯗꯨꯗꯒꯤꯗꯤ ꯃꯈꯣꯏꯒꯤ ꯔꯨꯜꯁꯤꯗ ꯌꯨꯅꯤꯐꯣꯔꯝ ꯀꯃ꯭ꯌꯨꯅꯤꯇꯤ ꯑꯣꯏꯅ ꯌꯨꯅꯤꯐꯣꯔꯝ ꯍꯥꯏꯅ ꯁꯦꯠꯇꯞ ꯇꯧꯕꯁꯦ ꯏꯝꯄꯣꯔꯇꯦꯟ ꯑꯣꯏꯌꯦꯀꯣ ꯌꯨꯅꯤꯐꯣꯔꯝ ꯑꯗꯨꯒ ꯑꯣꯖꯥꯁꯤꯡꯕꯨꯁꯨ ꯀ꯭ꯋꯥꯂꯤꯐꯥꯏꯠ ꯑꯣꯏꯕ ꯑꯣꯖꯥ ꯑꯃ ꯄꯤꯔꯛꯄ ꯄꯨꯊꯣꯔꯛꯄ ꯍꯥꯏꯕꯁꯤ ꯁ꯭ꯀꯨꯜ ꯑꯃꯒꯤ ꯃꯤꯡꯆꯠ ꯑꯣꯏꯒꯗꯧꯅꯦ ꯑꯗꯨꯅ ꯁ꯭ꯀꯨꯜ ꯏꯁꯇꯨꯗꯦꯟ ꯏꯟꯇꯔꯦꯛꯁꯟ ꯐꯖꯅ ꯇꯧꯕ ꯗꯔꯀꯥꯔ ꯇꯧꯋꯦ